ꯃꯅꯤꯄꯨꯔꯗ ꯂꯝ ꯀꯣꯏꯕ ꯂꯥꯛꯄ ꯃꯤꯁꯤꯡꯅ ꯇ꯭ꯔꯥꯏ ꯇꯧꯕ ꯌꯥꯕ ꯃꯤꯌꯥꯝꯅ ꯌꯥꯝꯅ ꯄꯥꯝꯅꯕ ꯔꯦꯁꯇ꯭ꯔꯨꯔꯦꯟ ꯅꯇ꯭ꯔꯒ ꯃꯐꯝꯗꯨꯒꯤ ꯁ꯭ꯇꯣꯜꯁꯤꯡ ꯍꯥꯏꯌꯨ ꯍꯥꯏꯇꯥꯔꯒꯗꯤ ꯑꯩꯈꯣꯏꯒꯤ ꯃꯅꯤꯄꯨꯔꯗꯗꯤ ꯑꯩꯈꯣꯏꯒꯤ ꯐꯦꯁꯇꯤꯕꯦꯜ ꯃꯆꯥ ꯃꯆꯥ ꯃꯌꯥꯝ ꯑꯃ ꯂꯩ ꯍꯥꯏꯇꯥꯔꯦ ꯁ꯭ꯇꯣꯜ ꯍꯥꯡꯕ ꯑꯩꯈꯣꯏꯒꯤ ꯃꯅꯤꯄꯨꯔꯒꯤ ꯆꯤꯟꯖꯥꯛꯁꯤꯡꯕꯨ ꯌꯣꯈꯠꯄ ꯌꯣꯈꯠꯄ ꯐꯦꯁꯇꯤꯕꯦꯜ ꯁꯤꯡꯖꯨ ꯐꯦꯁꯇꯤꯕꯦꯜ ꯕꯣꯔꯥ ꯐꯦꯁꯇꯤꯕꯦꯜ ꯑꯗꯨꯃꯥꯏꯅ ꯃꯐꯝ ꯑꯩꯈꯣꯏꯒꯤ ꯃꯅꯤꯄꯨꯔꯗꯒꯤ ꯑꯌꯥꯝꯕ ꯂꯣꯏꯅ ꯀꯆꯤꯟ ꯀꯣꯌꯥꯗꯩ ꯂꯥꯛꯑꯀꯥꯟꯗ ꯃꯐꯝ ꯑꯃꯠꯇꯗ ꯄꯨꯜꯂꯀꯥꯟꯗ ꯃꯌꯥꯝꯅ ꯃꯌꯥꯝꯒꯤ ꯄꯣꯊꯥꯐꯝ ꯑꯣꯏꯕ ꯃꯐꯝ ꯍꯥꯏꯇꯥꯔꯦꯀꯣ ꯑꯗꯨꯝꯕ ꯃꯇꯝꯗ ꯑꯣꯏꯅ ꯍꯥꯏꯕꯗꯤ ꯂꯥꯛꯏꯕ ꯇ꯭ꯌꯨꯔꯤꯁꯁꯤꯡꯁꯦ ꯑꯩꯈꯣꯏꯗ ꯑꯗꯨꯃꯥꯏꯅ ꯑꯣꯏꯅ ꯃꯣꯏꯒꯤ ꯁ꯭ꯇꯣꯜꯁꯤꯡ ꯍꯥꯏꯌꯨ ꯍꯥꯏꯔꯒꯗꯤ ꯑꯗꯨꯁꯤꯡꯗꯣ ꯍꯥꯏꯖꯅꯤꯡꯉꯦ ꯑꯗꯨ ꯅꯠꯇꯗꯅ ꯑꯩꯈꯣꯏꯒꯤ ꯃꯇꯝ ꯈꯨꯗꯤꯡꯃꯛ ꯑꯗꯨꯝ ꯐꯦꯁꯇꯤꯕꯦꯜ ꯇꯧꯔꯒ ꯂꯩꯕꯗꯤ ꯅꯠꯇꯦ ꯑꯗꯨꯕꯨ ꯑꯩꯅ ꯔꯦꯁꯇ꯭ꯔꯨꯔꯦꯟ ꯈꯔ ꯍꯥꯏꯌꯨ ꯍꯥꯏꯇꯥꯔꯒꯗꯤ ꯑꯩꯈꯣꯏꯒꯤ ꯃꯣꯏꯔꯥꯡꯗ ꯑꯔꯐꯣꯔ ꯀꯦꯐꯦꯒꯨꯝꯕ ꯍꯥꯏꯕꯗꯤ ꯃꯣꯏꯔꯥꯡꯗ ꯑꯩꯈꯣꯏꯒꯤ ꯁꯤꯡꯖꯨꯒꯨꯝꯕ ꯑꯗꯒꯤꯗꯤ ꯔꯣꯔꯥꯒꯨꯝꯕ ꯃꯣꯃꯣꯒꯨꯝꯕ ꯑꯗꯨꯝ ꯐꯪꯉꯦ ꯍꯥꯏꯇꯥꯔꯦꯀꯣ ꯏꯕꯅ ꯑꯩꯈꯣꯏ ꯁꯥꯏꯒꯤ ꯏꯝꯐꯥꯜ ꯑꯦꯔꯤꯌꯥꯒꯤ ꯑꯣꯏꯇꯥꯔꯒꯁꯨ ꯑꯩꯈꯣꯏꯒꯤ ꯂꯩꯔꯤꯕ ꯁꯤꯖꯈꯨꯝ ꯑꯗꯒꯤꯗꯤ ꯑꯗꯨꯒꯨꯝꯕ ꯀꯦꯐꯦ ꯔꯦꯁꯇ꯭ꯔꯨꯔꯦꯟꯟ ꯃꯌꯥꯝ ꯑꯃ ꯂꯩꯀꯣ ꯑꯩꯈꯣꯏꯒꯤ ꯃꯅꯤꯄꯨꯔ ꯆꯤꯟꯖꯥꯛꯁꯤꯡꯁꯤꯕꯨ ꯌꯣꯈꯠꯄ ꯍꯥꯏꯇꯥꯔꯦ ꯏꯕꯟ ꯆꯤꯀꯟ ꯕꯣꯔꯥꯒꯨꯝꯕ ꯑꯗꯨꯝꯕꯁꯤꯡꯗꯣ ꯑꯗꯨꯝ ꯐꯪꯉꯦ ꯑꯗꯨꯁꯤꯡꯗꯣ ꯍꯥꯏꯖꯅꯤꯡꯉꯤ